ꯊꯧꯕꯥꯜ ꯖꯤꯂꯥꯗ ꯂꯩꯕ ꯃꯔꯨꯑꯣꯏꯕ ꯄꯣꯊꯥꯕꯒꯤ ꯑꯣꯏꯕ ꯊꯕꯛ ꯊꯧꯑꯣꯡꯁꯤꯡ ꯑꯃꯁꯨꯡ ꯍꯔꯥꯎ ꯀꯨꯝꯍꯩꯒꯤ ꯑꯣꯏꯕ ꯃꯈꯜꯁꯤꯡ ꯑꯗꯨ ꯃꯌꯥꯝ ꯌꯥꯝꯅ ꯂꯩꯈ꯭ꯔꯦ ꯌꯥꯝꯅ ꯂꯩꯒ꯭ꯔꯦ ꯍꯥꯏꯗꯤ ꯑꯩꯈꯣꯏꯒꯤ ꯒꯥꯔꯗꯦꯟ ꯒꯥꯔꯗꯦꯟ ꯊꯧꯕꯥꯜ ꯖꯤꯂꯥꯗ ꯑꯅꯤ ꯑꯍꯨꯝ ꯂꯩ ꯁꯝꯅ ꯍꯥꯏꯔꯕꯗ ꯑꯩꯈꯣꯏꯒꯤ ꯌꯨꯅꯤꯇꯤ ꯄꯥꯛ ꯑꯩꯈꯣꯏꯒꯤ ꯑꯗꯨꯒ ꯈꯣꯡꯖꯣꯝ ꯋꯥꯔ ꯃꯦꯃꯣꯔꯤꯌꯜꯁꯤꯡ ꯂꯩ ꯑꯗꯨꯒ ꯑꯩꯈꯣꯏ ꯀꯜꯆꯔꯦꯟꯒꯤ ꯑꯣꯏꯕ ꯐꯦꯁꯇꯤꯚꯦꯜꯁꯤꯡꯗꯁꯨ ꯑꯩꯈꯣꯏ ꯌꯥꯝꯅ ꯄꯣꯊꯥꯕ ꯍꯔꯥꯎ ꯀꯨꯝꯍꯩ ꯑꯣꯏꯕ ꯌꯥꯝꯅ ꯇꯧꯋꯤ ꯑꯗꯨꯒ ꯃꯣꯚꯤ ꯊꯦꯇꯔꯁꯨ ꯑꯅꯤ ꯑꯍꯨꯝ ꯂꯩ ꯑꯩꯈꯣꯏꯒꯤ ꯂꯩꯃ ꯃꯨꯚꯤ ꯊꯦꯇꯔ ꯍꯥꯏꯔꯒꯁꯨ ꯈꯪꯅꯔꯦ ꯑꯩꯈꯣꯏ ꯊꯧꯕꯥꯜꯗ ꯂꯩ ꯊꯧꯕꯥꯜ ꯗꯤꯁꯇ꯭ꯔꯤꯛꯇ ꯑꯗꯨꯒ ꯀꯜꯆꯔꯦꯜ ꯏꯚꯦꯟꯒꯨꯝꯕ ꯇꯧꯅꯉꯥꯏꯒꯤꯗꯃꯛꯇ ꯑꯩꯈꯣꯏꯅ ꯍꯣꯜꯁꯤꯡ ꯁꯥꯔꯒ ꯃꯈꯣꯏꯒꯤ ꯇꯧꯐꯝꯒꯤꯗꯃꯇ ꯑꯩꯈꯣꯏꯅ ꯂꯩ